ꯑꯥ ꯍꯜꯂꯣ ꯑꯩꯈꯣꯏꯁꯤ ꯑꯥ ꯀꯩꯅꯣꯒꯤ ꯑꯦ ꯊꯧꯔꯝ ꯑꯃ ꯈꯛꯀꯤꯅꯦꯅ ꯑꯩꯈꯣꯏꯁꯦ ꯑꯗꯨꯝ ꯑꯥ ꯍꯣꯠꯅꯔꯝꯕꯅꯦ ꯑꯣ ꯑꯦꯁ ꯌꯥꯝ ꯐꯔꯦꯅꯦ ꯑꯗꯨꯒꯤꯅꯦ ꯑꯩꯈꯣꯏꯁꯨ ꯆꯦꯜꯂꯝꯃꯤꯁꯦ ꯑꯥ ꯍꯌꯦꯡꯅꯦ ꯑꯗꯨ ꯅꯣꯏ ꯂꯥꯛꯄꯒꯤꯁꯦ ꯅꯣꯏ ꯒꯥꯔꯤꯒ ꯂꯥꯛꯇꯣꯏꯔꯥ ꯀꯃꯥꯏꯅ ꯇꯧꯕꯅꯣ ꯒꯥꯔꯤꯁꯦ ꯅꯣꯏꯒꯤ ꯒꯥꯔꯤ ꯌꯥꯎꯔꯛꯂꯒꯗꯤ ꯅꯣꯏꯒꯤꯗꯨꯅ ꯑꯗꯨꯝ ꯁꯤꯟꯕ ꯌꯥꯕꯅꯦ ꯑꯗꯨ ꯌꯥꯎꯔꯣꯏ ꯍꯥꯏꯕꯅꯤꯅ ꯑꯩꯈꯣꯏꯅ ꯁꯤꯗꯒꯤ ꯑꯗꯨꯝ ꯁꯤꯟꯕ ꯇꯥꯔꯦ ꯑꯗꯣ ꯅꯣꯏ ꯑꯥ ꯂꯩꯐꯝ ꯈꯣꯠꯐꯝꯒꯤ ꯀꯩꯅꯣ ꯇꯧꯕ ꯍꯥꯟꯅ ꯅꯣꯏ ꯄꯥꯎ ꯐꯥꯎꯅꯕ ꯀꯩꯅꯣ ꯇꯧꯔꯒꯗꯤ ꯌꯥꯔꯦ ꯑꯗꯣ ꯑꯗꯨꯁꯤꯡꯗꯨꯁꯨ ꯀꯩꯅꯣ ꯇꯧꯗ꯭ꯔꯒꯗꯤ ꯑꯗꯨꯝ ꯁꯤꯗꯒꯤ ꯂꯣꯏꯅ ꯃꯦꯅꯦꯖ ꯇꯧꯕ ꯌꯥꯒꯅꯤ ꯑꯗꯨ ꯅꯣꯏꯅ ꯀꯔꯝꯕ ꯃꯈꯜ ꯀꯃꯥꯏꯅ ꯇꯧꯕ ꯄꯥꯝꯃꯦ ꯍꯥꯏꯕꯗꯨ ꯑꯗꯨꯝ ꯍꯥꯏꯕꯤꯔꯛꯑꯣ ꯑꯣ ꯑꯗꯨ ꯅꯣꯏ ꯃꯤ ꯀꯌꯥ ꯃꯨꯛꯇꯤ ꯂꯥꯛꯀꯦ ꯍꯥꯏꯅ ꯈꯜꯂꯤ ꯑꯣ ꯑꯗꯨꯗꯤ ꯅꯣꯏ ꯃꯤ ꯑꯍꯨꯝꯗꯨ ꯂꯥꯛꯄꯒꯤ ꯑꯩꯈꯣꯏꯒꯤ ꯆꯥꯅ ꯊꯛꯅꯕ ꯍꯥꯏꯕꯗꯤ ꯅꯣꯏ ꯂꯩꯔꯛꯄꯅꯤꯅ ꯆꯥꯅ ꯊꯛꯅꯕ ꯑꯃ ꯗꯔꯀꯥꯔ ꯑꯣꯏꯔꯛꯀꯅꯤꯀꯣ ꯑꯗꯣ ꯅꯣꯡꯃꯒꯤ ꯔꯦꯠꯇ ꯇꯧꯁꯤꯔꯥ ꯅꯠꯇ꯭ꯔꯒꯅ ꯑꯩꯈꯣꯏꯒꯤ ꯂꯩꯒꯗꯧꯔꯤꯗꯨ ꯍꯥꯏꯗꯤ ꯅꯣꯏꯅ ꯂꯩꯒꯗꯧꯕꯗꯨ ꯅꯨꯃꯤꯠ ꯀꯌꯥꯅꯤꯅꯣ ꯑꯗꯨꯝ ꯀꯨꯝꯍꯩꯗꯨ ꯈꯛ ꯌꯦꯡꯂꯒ ꯍꯟꯕꯒꯤꯔꯥ ꯅꯠꯇ꯭ꯔꯒꯅ ꯑꯩꯈꯣꯏꯒꯤ ꯂꯣꯀꯦꯜꯒꯤ ꯀꯩꯅꯣꯁꯤꯡꯁꯦ ꯅꯣꯏ ꯃꯐꯝ ꯈꯔ ꯑꯗꯨꯝ ꯌꯦꯡꯒꯦ ꯍꯥꯏꯅ ꯈꯜꯂꯤꯕ꯭ꯔꯥ ꯀꯃꯥꯏꯅ ꯇꯧꯕꯅꯣ ꯑꯣ ꯑꯗꯣ ꯑꯩꯈꯣꯏꯒꯤ ꯁꯤꯗꯗꯤ ꯂꯣꯂꯦꯜꯒꯤ ꯀꯩꯅꯣ ꯑꯩꯏꯕꯅꯤꯅ ꯌꯥꯝ ꯀꯟꯅꯗꯤ ꯇꯥꯡꯂꯔꯣꯏ ꯅꯣꯏ ꯃꯤ ꯑꯍꯨꯝ ꯍꯥꯏꯔꯕꯅꯤꯅ ꯑꯍꯨꯝꯗꯨꯒꯤ ꯅꯣꯡꯃꯗ ꯂꯤꯁꯤꯡ ꯑꯍꯨꯝ ꯑꯗꯨꯃꯥꯏꯅ ꯁꯥꯕ ꯇꯥꯔꯦ ꯍꯥꯏꯗꯤ ꯂꯩꯕꯗꯨꯒꯤꯅꯦ ꯃꯤ ꯑꯃꯗ ꯂꯤꯁꯤꯡ ꯑꯃ ꯃꯝ ꯁꯥꯔꯒ ꯂꯩꯕꯗꯨꯒꯤꯅꯦ ꯑꯗꯨꯗꯒꯤ ꯆꯥꯕ ꯊꯛꯄꯒꯤ ꯑꯗꯨꯃꯥꯏꯅ ꯌꯥꯎꯔꯒ ꯎꯝ ꯋꯥꯟ ꯊꯥꯎꯖꯟ ꯋꯥꯟ ꯊꯥꯎꯖꯟ ꯑꯗꯨꯃꯥꯏꯅ ꯄꯥꯔ ꯄꯥꯔꯁꯟꯗ ꯑꯗꯨꯃꯥꯏꯅ ꯁꯥꯕ ꯇꯥꯔꯦ

ꯍꯣꯏ ꯍꯣꯏ ꯁꯤꯗ ꯃꯐꯝꯁꯤꯗ ꯑꯗꯨꯝ ꯑꯥ ꯏꯄꯨꯟꯗ ꯄꯨꯜꯂꯦ ꯍꯥꯏꯗꯤ ꯑꯩꯈꯣꯏꯒꯤ ꯁꯤꯗ ꯂꯩꯕꯁꯤꯡꯗꯨꯒꯤꯗꯤ ꯑꯩꯈꯣꯏꯅ ꯑꯗꯨꯝ ꯆꯥꯅ ꯊꯛꯅꯕ ꯑꯩꯈꯣꯏꯒꯤ ꯂꯣꯀꯦꯜ ꯑꯥꯏꯇꯦꯝ ꯑꯣꯏꯔꯣ ꯅꯠꯇ꯭ꯔꯒꯅ ꯅꯣꯏꯅ ꯄꯥꯝꯕ ꯑꯗꯨꯝ ꯑꯣꯗꯔ ꯇꯧꯕꯁꯤꯡꯗꯣ ꯑꯩꯈꯣꯏꯅ ꯑꯗꯨꯝ ꯑꯦꯕꯥꯏꯂꯦꯕꯜ ꯑꯣꯏꯅꯕ ꯑꯗꯨꯝ ꯍꯣꯠꯅꯔꯅꯤ ꯑꯗꯣ ꯅꯣꯏꯅ ꯅꯍꯥꯟꯋꯥꯏ ꯂꯥꯛꯄ ꯃꯇꯝꯗ ꯑꯗꯨꯝ ꯑꯩꯈꯣꯏꯒꯤ ꯁꯤꯗ ꯄꯥꯎ ꯐꯥꯎꯕꯤꯔꯛꯂꯒ ꯍꯣꯇꯦꯜꯁꯤꯗ ꯇꯧꯔꯒ ꯑꯩꯈꯣꯏꯅ ꯅꯣꯏ ꯒꯥꯔꯤꯁꯨ ꯀꯩꯅꯣ ꯇꯧꯗꯕꯅꯤꯅ ꯑꯗꯨꯝ ꯑꯩꯈꯣꯏꯅ ꯑꯗꯨꯝ ꯁꯤꯜꯂꯅꯤ ꯑꯗꯨꯒꯤꯗꯤ ꯍꯣꯏ ꯍꯣꯏ ꯌꯥꯝ ꯅꯨꯡꯉꯥꯏꯔꯦ